ꯑꯣ ꯇꯥꯏꯌꯦ ꯇꯥꯏꯌꯦ ꯀꯅꯥꯅꯣ ꯐꯣꯟ ꯇꯧꯕꯤꯔꯛꯏꯁꯤꯕꯣ ꯀꯔꯤ ꯂꯝꯅꯣ ꯑꯣ ꯏꯇꯥꯎ ꯏꯇꯥꯎ ꯑꯗꯣ ꯀꯔꯤ ꯇꯥꯛꯄꯤꯒꯗꯕ ꯍꯥꯏꯌꯣ ꯆꯠꯊꯔꯤꯌꯦ ꯆꯠꯊꯔꯤꯌꯦ

ꯑꯧ ꯑꯧ ꯑꯁ ꯌꯥꯏ ꯌꯥꯏ ꯌꯥꯏ ꯌꯥꯏ ꯌꯥꯏ ꯍꯥꯏꯕꯤꯌꯨ ꯍꯥꯏꯕꯤꯌꯨ ꯀꯔꯤ ꯀꯔꯤ ꯄꯣꯠ ꯑꯥ ꯌꯥꯅꯤ ꯌꯥꯏꯌꯦ ꯌꯥꯏꯌꯦ ꯀꯥꯡꯊꯣꯟꯁꯨ ꯀꯥꯡꯊꯣꯟ ꯂꯩꯔꯦ ꯎꯄꯨ ꯂꯩꯔꯦ ꯍꯧꯖꯤꯛ ꯌꯦꯡꯕ ꯂꯥꯛꯄꯤꯌꯨ ꯇꯦꯕꯜ ꯂꯩꯔꯦ ꯑꯗꯨꯒ ꯑꯩꯈꯣꯏ ꯐꯤꯌꯦꯟꯈꯣꯛ ꯂꯩꯔꯦ ꯆꯧꯀ꯭ꯔꯤ ꯂꯩꯔꯦ ꯃꯈꯟ ꯁꯨꯅ ꯑꯗꯨꯝ ꯐꯪꯒꯅꯤꯌꯦ

ꯃꯃꯟꯁꯦ ꯑꯩꯈꯣꯏꯒꯤ ꯂꯨꯄꯥ ꯂꯥꯈ ꯑꯃ ꯃꯈꯥꯏ ꯍꯥꯏꯗꯤ ꯂꯥꯈ ꯑꯃꯒ ꯂꯤꯁꯤꯡ ꯌꯥꯡꯈꯩ ꯂꯥꯈ ꯑꯃꯒ ꯂꯤꯁꯤꯡ ꯂꯥꯈ ꯑꯅꯤ ꯑꯍꯨꯝ ꯁꯨꯃꯥꯏꯅ ꯄꯤꯌꯦ

ꯍꯣꯏ ꯍꯣꯏ ꯍꯣꯏ ꯑꯣ ꯌꯥꯏꯌꯦ ꯃꯌꯥꯏ ꯑꯣꯏꯔꯞ ꯇꯧꯕꯗꯨ ꯑꯃ ꯃꯈꯥꯏꯒꯤ ꯑꯣꯏꯔꯁꯨ ꯑꯅꯤꯒꯤ ꯑꯣꯏꯔꯁꯨ ꯌꯥꯏ ꯑꯅꯤꯒꯤ ꯑꯗꯨꯋꯥꯏ ꯑꯅꯤꯒꯤ ꯑꯗꯨꯋꯥꯏꯗ ꯌꯦꯡꯁꯤ ꯑꯣ ꯂꯩꯒꯅꯤ ꯑꯩ ꯂꯦꯡꯗꯅ ꯂꯩꯅꯤ ꯑꯩ ꯍꯌꯦꯡ ꯄꯨꯡ ꯇꯔꯨꯛꯇꯒꯤ ꯑꯗꯨꯝ ꯍꯥꯡꯖꯩꯌꯦꯕ ꯑꯗꯣ ꯄꯨꯡ ꯑꯩ ꯃꯔꯤ ꯐꯥꯎ ꯂꯩꯒꯅꯤ

ꯑꯣ ꯌꯥꯅꯤ ꯌꯥꯅꯤ ꯂꯥꯛꯄꯤꯌꯨ ꯂꯥꯛꯄꯤꯌꯨ ꯑꯩ ꯁꯣꯏꯗꯅ ꯂꯩꯖꯔꯝꯃꯒꯦ ꯍꯣ ꯊꯝꯖꯔꯒꯦ ꯊꯝꯖꯔꯒꯦ